ꯑꯥ ꯍꯣꯏ ꯃꯥꯅꯤ ꯄꯨꯂꯤꯁ ꯏꯁꯇꯦꯁꯟꯅꯤ ꯀꯔꯤ ꯍꯥꯏꯕꯤꯒꯗꯕ ꯑꯣ ꯍꯟꯗꯛꯁꯤ ꯑꯗꯨꯝꯕꯒꯤ ꯀꯝꯄ꯭ꯂꯦꯟꯁꯤ ꯌꯥꯝ ꯂꯥꯛꯏ ꯑꯗꯣ ꯁꯣꯝꯗ ꯐꯣꯟ ꯇꯧꯔꯛꯑꯦ ꯍꯥꯏꯁꯤ ꯁꯤꯒꯤ ꯅꯝꯕꯔꯒꯨꯝꯕ ꯅꯠꯇ꯭ꯔꯒꯅ ꯔꯦꯀꯣꯔꯠꯀꯨꯝꯕ ꯂꯩꯍꯧꯕ꯭ꯔꯥ ꯀꯃꯥꯏꯅ ꯇꯧꯏ ꯑꯥ ꯍꯣꯏ ꯍꯣꯏ ꯌꯥꯏ ꯀꯩꯁꯨ ꯀꯥꯏꯗꯦ ꯀꯔꯤꯝꯇ ꯊꯋꯥꯏ ꯋꯥꯁꯤꯟꯕꯤꯒꯅꯣ ꯑꯗꯣ ꯍꯌꯦꯡ ꯑꯌꯨꯛꯁꯦ ꯄꯨꯡ ꯇꯔꯥ ꯁꯨꯃꯥꯏꯅ ꯑꯩꯈꯣꯏ ꯑꯣꯐꯤꯁ ꯃꯇꯝꯗ ꯂꯥꯛꯄꯤꯔꯣ ꯑꯗꯨꯒ ꯅꯝꯕꯔꯗꯨꯒ ꯄꯥꯏꯕꯤꯔꯛꯑꯣ ꯑꯗꯨꯒ ꯑꯩꯈꯣꯏꯒꯤ ꯁꯥꯏꯕꯔ ꯀ꯭ꯔꯥꯏꯝꯒꯤ ꯌꯨꯅꯤꯠꯇꯁꯨ ꯄꯥꯎꯁꯤ ꯄꯤꯖꯈ꯭ꯔꯒꯦ ꯑꯗꯨꯒꯅꯦ ꯑꯦꯐ ꯑꯥꯏ ꯑꯥꯔ ꯑꯃ ꯄꯥꯜꯂꯒ ꯂꯧꯈꯠꯐꯝ ꯊꯣꯛꯄ ꯑꯦꯛꯁꯟꯗꯣ ꯂꯧꯔꯒ ꯀꯅꯥꯅꯣ ꯀꯔꯤꯒꯤꯅꯣ ꯍꯥꯏꯕꯗꯣ ꯑꯩꯈꯣꯏ ꯈꯪꯗꯣꯛꯅꯤꯡꯉꯥꯏ ꯇꯧꯒꯦ ꯍꯣꯏ ꯍꯣꯏ ꯄꯨꯡ ꯇꯔꯥꯗꯒꯤ ꯑꯩ ꯑꯗꯨꯝ ꯑꯣꯐꯤꯁꯇ ꯂꯩꯔꯝꯒꯅꯤ ꯑꯩꯒꯤ ꯃꯤꯡ ꯑꯦꯁ ꯑꯥꯏ ꯀꯦꯡꯕ ꯀꯧꯋꯦ ꯎꯝ ꯎꯝ